ꯍꯧꯖꯤꯛꯇꯤ ꯏꯟꯗꯤꯌꯥ ꯃꯅꯨꯡ ꯑꯁꯤ ꯀ꯭ꯂꯥꯏꯃꯦꯠꯀꯤ ꯃꯔꯝꯗ ꯍꯥꯏꯌꯣ ꯍꯥꯏꯔꯒꯗꯤ ꯍꯥꯟꯅꯗꯤ ꯅꯣꯔꯠ ꯏꯁꯁꯤ ꯑꯌꯥꯝꯕ ꯃꯇꯝꯗ ꯃꯐꯝ ꯑꯌꯥꯝꯕꯗ ꯏꯪꯉꯝꯃꯤ ꯑꯗꯨꯕꯨ ꯍꯧꯖꯤꯛꯇꯤ ꯅꯣꯔꯃꯦꯜꯂꯤ ꯑꯗꯨꯝ ꯁꯥꯒꯠꯂꯛꯈ꯭ꯔꯦ ꯑꯗꯨ ꯑꯣꯏꯔꯒꯁꯨ ꯁꯥꯎꯠꯗꯔꯟ ꯁꯥꯏꯠꯇꯗꯤ ꯀꯔꯤ ꯍꯥꯏꯅꯤ ꯑꯩꯈꯣꯏꯒꯤ ꯑꯗꯨꯝ ꯁꯥꯏ ꯑꯃꯁꯨꯡ ꯍ꯭ꯌꯨꯃꯤꯗꯤꯇꯤ ꯑꯗꯨꯝ ꯑꯣꯏ ꯑꯗꯨꯒ ꯂꯣꯏꯅ ꯂꯣꯏꯅꯅ ꯑꯩꯈꯣꯏꯒꯤ ꯗꯤꯂꯤꯁꯗꯗꯤ ꯗꯤꯂꯤꯒꯨꯝꯕ ꯑꯩꯈꯣꯏꯒꯤ ꯃꯌꯥꯏ ꯍꯥꯏꯕ ꯇꯥꯔꯦ ꯁꯦꯟꯇ꯭ꯔꯦꯜ ꯏꯟꯗꯤꯌꯥ ꯁ꯭ꯋꯥꯏꯗꯗꯤ ꯑꯗꯨꯝ ꯃꯩ ꯍꯧꯕ ꯃꯈꯩ ꯑꯗꯨꯝ ꯁꯥꯏ ꯑꯗꯨꯒ ꯑꯩꯈꯣꯏꯒꯤ ꯖꯃꯨ ꯀꯥꯁꯃꯤꯔꯒꯨꯝꯕꯗꯅ ꯑꯗꯨꯝ ꯏꯪꯉꯤ ꯑꯗꯨꯒ ꯑꯩꯈꯣꯏꯒꯤ ꯍꯤꯃꯥꯆꯜ ꯑꯁꯤꯒꯨꯝꯕ ꯃꯐꯝ ꯑꯇꯩꯁꯤꯗꯅ ꯈꯔ ꯑꯗꯨꯝ ꯏꯪꯉꯤ ꯑꯗꯣ ꯍꯧꯖꯤꯛꯇꯤ ꯑꯃꯨꯛꯀ ꯀ꯭ꯂꯥꯏꯃꯦꯠ ꯆꯦꯟꯖ ꯍꯥꯏꯕ ꯇꯥꯔꯒꯗꯤ ꯀ꯭ꯂꯥꯏꯃꯦꯠ ꯆꯦꯟꯖꯁꯤꯅ ꯑꯌꯥꯝꯕ ꯃꯐꯝꯗ ꯅꯣꯔꯠ ꯏꯁꯁꯤꯗꯁꯨ ꯑꯗꯨꯝ ꯁꯥꯒꯠꯂꯛꯂꯦ ꯌꯥꯝ ꯀꯟꯅ ꯏꯪꯕ ꯍꯥꯏꯕꯗꯣ ꯍꯥꯟꯅꯗꯧꯅ ꯇꯧꯗ꯭ꯔꯦ ꯑꯗꯨ ꯍꯧꯖꯤꯛ ꯅꯣꯔꯃꯦꯜꯂꯤ ꯀꯔꯤ ꯍꯥꯏ ꯇꯥꯔꯦ ꯑꯩꯈꯣꯏꯒꯤ ꯈꯔ ꯑꯗꯨꯝ ꯁꯥꯒꯠꯂꯛꯑꯦ ꯏꯪꯕ ꯍꯥꯏꯕ ꯃꯐꯝꯁꯦ ꯅꯣꯔꯠ ꯏꯁꯇꯁꯨ ꯂꯩꯁꯜꯂꯛꯇ꯭ꯔꯦ ꯑꯩꯈꯣꯏ ꯃꯅꯤꯄꯨꯔꯗꯁꯨ ꯑꯗꯨꯝ ꯁꯥꯔꯦ ꯎ ꯋꯥ ꯌꯥꯟꯊꯠꯂꯛꯄ ꯀꯔꯤ ꯀꯔꯥꯅ ꯃꯔꯝ ꯑꯣꯏꯔꯀꯥꯟꯗ ꯅꯣꯡ ꯁꯤꯡ ꯐꯤꯕꯝ ꯀꯌꯥ ꯐꯠꯇ꯭ꯔꯦ ꯁꯤꯅꯤ